ꯑꯩꯅ ꯉꯔꯥꯡ ꯅꯍꯥꯟ ꯊꯥꯡ ꯑꯃ ꯂꯧꯔꯛꯑꯦ ꯊꯥꯡꯁꯦ ꯑꯗꯨꯛꯀꯤ ꯃꯇꯤꯛ ꯅꯨꯡꯉꯥꯏꯇꯦ ꯃꯥꯁꯦ ꯈꯤꯇꯪ ꯀꯩꯅꯣ ꯇꯧꯔꯝꯃꯁꯨꯀꯣ ꯑꯂꯨ ꯑꯃ ꯈꯥꯏꯔꯝꯃꯁꯨ ꯔꯁ ꯀꯥꯈꯠꯂꯒ ꯍꯦꯛ ꯆꯣꯠꯂꯤ ꯆꯣꯠꯂꯤ ꯈꯤꯇꯪ ꯆꯣꯠꯇꯛ ꯇꯧꯕ ꯄꯣꯠ ꯑꯃ ꯈꯥꯏꯔꯨꯀꯥꯟꯗ ꯔꯁꯁꯦ ꯀꯥꯈꯠꯂꯒ ꯀꯩꯅꯣ ꯇꯧꯕ ꯍꯦꯛꯇ ꯀꯣꯟꯁꯜꯂ ꯂꯩꯔꯝꯃꯦ ꯑꯗꯨꯒ ꯀꯩꯅꯣ ꯃꯁꯥꯗꯣ ꯌꯥꯝꯅ ꯕ꯭ꯂꯟ ꯑꯣꯏꯕ ꯃꯊꯧꯗꯣ ꯌꯥꯝ ꯅꯤꯡꯊꯤꯅ ꯏꯄꯪ ꯄꯪꯉꯦꯕ ꯑꯗꯨꯒ ꯃꯉꯣꯟꯗ ꯀꯩꯅꯣ ꯑꯃꯠꯇ ꯂꯩꯇꯦꯕ ꯑꯗꯨꯒꯤ ꯌꯥꯝ ꯑꯐꯕ ꯌꯣꯠꯁꯨ ꯅꯠꯇꯕ ꯑꯗꯒꯤ ꯉꯁꯥꯏꯒꯤ ꯃꯥꯒꯤ ꯃꯈꯣꯛ ꯃꯈꯣꯛꯇꯨꯁꯨ ꯈꯤꯇꯪ ꯍꯥꯏꯗꯤ ꯀꯩꯅꯣꯝꯃ ꯆꯨꯒꯨꯝꯕ ꯑꯃ ꯈꯥꯏꯔꯨꯔꯁꯨ ꯍꯦꯡꯉꯣ ꯍꯦꯡꯉꯣ ꯍꯦꯛꯇ ꯂꯥꯎꯕ ꯑꯗꯨꯒꯨꯝꯕ ꯃꯌꯥꯝ ꯑꯃ ꯍꯥꯏꯗꯤ ꯉꯁꯥꯏꯒꯤ ꯑꯗꯨꯒꯤ ꯊꯥꯡꯗꯣ ꯁꯨꯡꯃ ꯑꯩꯉꯣꯟꯗ ꯀꯩꯅꯣ ꯇꯧꯗꯦ ꯑꯗꯨꯅ ꯁꯤꯒꯤ ꯊꯥꯡꯗꯨꯗ ꯃꯉꯣꯟꯗ ꯅꯨꯡꯉꯥꯏꯕ ꯍꯥꯏꯕ ꯑꯝꯁꯨ ꯂꯩꯇ꯭ꯔꯦ ꯌꯣꯠꯇꯨꯁꯨ ꯐꯠꯇꯦ ꯑꯗꯒꯤ ꯃꯣꯏꯅ ꯁꯥꯔꯛꯏꯗꯨꯁꯨ ꯉꯥꯏꯍꯥꯛꯇꯪ ꯈꯇꯪ ꯀꯩꯅꯣꯝꯃ ꯑꯀꯟꯕ ꯄꯣꯠꯀꯨꯝꯕ ꯑꯃ ꯈꯥꯏꯔꯨꯕ ꯃꯇꯝꯗ ꯀꯩꯅꯣ ꯍꯦꯛꯇ ꯃꯌꯥ ꯍꯦꯛ ꯀꯦꯟꯈꯤꯕꯒꯨꯝ ꯃꯌꯥ ꯍꯦꯛꯇ ꯃꯌꯥꯁꯦ ꯀꯣꯞꯁꯜꯂꯒ ꯀꯦꯟꯕꯒꯨꯝ ꯍꯦꯛꯇ ꯍꯦꯛꯇ ꯇꯧꯋꯦꯕ ꯑꯗꯨꯅ ꯌꯥꯝ ꯅꯨꯡꯉꯥꯏꯇꯕ ꯍꯥꯏꯗꯤ ꯀꯩꯅꯣ ꯇꯧꯗꯦ ꯌꯥꯝ ꯐꯠꯂꯝꯗꯦ ꯑꯗꯨꯅ ꯁꯤ ꯑꯁꯤꯒꯤ ꯃꯃꯟꯁꯦ ꯃꯃꯟ ꯃꯥꯒꯤ ꯄꯤꯔꯤꯕ ꯃꯃꯝꯗꯨꯒ ꯊꯥꯡꯗꯨꯒꯤ ꯃꯥꯒꯤ ꯃꯒꯨꯟꯗꯨꯒ ꯍꯦꯛꯇ ꯑꯝꯇ ꯆꯥꯟꯅꯗ꯭ꯔꯦ ꯑꯗꯨꯅ ꯆꯥꯅꯗ꯭ꯔꯤꯁꯦ ꯀꯩꯅꯣ ꯇꯧꯗꯦ ꯃꯇꯨꯡ ꯃꯇꯨꯡ ꯑꯗꯨ ꯑꯗꯨ ꯁꯤ ꯁꯤ ꯃꯣꯗꯦꯜꯒꯤ ꯊꯥꯡꯁꯤ ꯁꯨꯡꯄꯥꯏ ꯄꯥꯏꯔꯨꯔꯅꯨ ꯍꯥꯏꯅꯤꯡꯕ